ꯀꯅꯥ ꯑꯣꯏꯕꯤꯔꯝꯅꯣ ꯁꯤꯕꯣ ꯑꯥ ꯑꯩ ꯁꯪꯒꯣꯝ ꯌꯣꯜꯂꯦ ꯑꯧ ꯃꯥꯅꯦ ꯎꯝ ꯑꯩꯁꯦ ꯃꯣꯏꯔꯥꯡꯈꯣꯝꯒꯤꯗ ꯂꯩꯕꯅꯦ ꯑꯗꯨ ꯀꯔꯤ ꯀꯔꯤ ꯂꯝꯗ ꯑꯣꯏꯗꯣꯏꯅꯣ ꯑꯣ ꯁꯪꯒꯣꯝ ꯑꯥ ꯂꯤꯇꯔ ꯇꯔꯨꯛ ꯂꯤꯇꯔ ꯀꯨꯟ ꯑꯣ ꯂꯤꯇꯔꯗ ꯂꯤꯇꯔꯗ ꯐꯤꯐꯇꯤ ꯐꯤꯐꯇꯤ ꯄꯤꯌꯦꯕꯀꯣ ꯑꯧ ꯂꯤꯇꯔ ꯀꯨꯟ ꯑꯗꯣ ꯀꯔꯤ ꯀꯋꯥ ꯀꯋꯥ ꯂꯤꯂꯥꯟꯗꯣ ꯂꯝꯄꯥꯛꯀꯤ ꯀꯩꯌꯨꯝꯅꯣ

ꯃꯤꯡꯗꯤ ꯌꯨꯝꯅꯥꯛꯇꯤ ꯌꯨꯝꯅꯥꯛꯇꯤ ꯀꯔꯤ ꯀꯔꯤ ꯌꯨꯝꯅꯥꯛꯅꯣ ꯈꯨꯟꯖꯥꯃꯌꯨꯝ ꯀꯨꯃꯨꯗꯤꯅꯤ ꯑꯩ ꯃꯣꯏꯔꯥꯡꯈꯣꯝꯗꯒꯤꯅꯦꯕ ꯑꯗꯣ ꯑꯍꯣꯏ ꯍꯣꯏ ꯊꯤꯟꯖꯔꯛꯑꯒꯦ ꯑꯣ ꯐꯔꯦꯀꯣ ꯑꯗꯨꯗꯤ ꯑꯗꯨꯝ ꯑꯩ ꯌꯧꯅꯕ ꯍꯌꯦꯡꯁꯦ ꯄꯨꯡ ꯀꯌꯥ ꯑꯗꯨꯋꯥꯏ ꯅꯪꯅꯕꯅꯣ ꯑꯗꯣ ꯅꯪꯅꯕꯗꯣ ꯇꯔꯥꯒꯤꯗꯨꯗ ꯑꯨꯗꯝ ꯊꯤꯟꯖꯔꯛꯑꯒꯦ ꯐꯔꯦꯀꯣ ꯑꯗꯨꯗꯤ ꯊꯝꯃꯁꯤꯀꯣ ꯑꯗꯨꯗꯤ ꯎꯝ ꯊꯝꯃꯁꯤ ꯊꯝꯃꯁꯤ ꯎꯝ ꯎꯝ